ꯃꯁꯤ ꯂꯩꯃ ꯍꯣꯇꯦꯜ ꯑꯣꯏꯕꯤꯔꯕ꯭ꯔꯥ ꯉꯁꯥꯏ ꯑꯩꯅ ꯁꯃꯣꯁꯥ ꯖꯤꯂꯤꯕꯤ ꯄꯔꯣꯊꯥ ꯑꯣꯗꯔ ꯇꯧꯖꯈꯤꯕꯗꯣ ꯄꯨꯡ ꯇꯔꯥꯃꯥꯊꯣꯏꯗ ꯌꯧꯕꯤꯔꯛꯀꯅꯤ ꯍꯥꯏꯕꯗꯣ ꯍꯧꯖꯤꯛ ꯇꯔꯥꯃꯥꯊꯣꯏ ꯃꯈꯥꯏ ꯇꯥꯔꯦ ꯍꯧꯖꯤꯛ ꯐꯥꯎꯕ ꯌꯧꯗꯦ ꯏꯃꯥꯟꯅꯕꯤꯁꯤꯡꯗꯤ ꯉꯥꯏꯗꯨꯅ ꯂꯩꯔꯦ ꯌꯥꯔꯒꯗꯤ ꯈꯔ ꯊꯨꯅ ꯌꯧꯁꯤꯟꯕꯤꯔꯛꯑꯣ